ꯃꯤꯅꯠ ꯇꯔꯥ ꯁꯨꯅꯕ ꯍꯜꯂꯣ ꯁꯤ ꯀꯪꯂꯩꯄꯥꯛ ꯖꯤꯝ ꯁꯦꯟꯇꯔ ꯅꯠꯇ꯭ꯔꯣ ꯀꯩꯅꯣ ꯑꯩꯒꯤ ꯍꯟꯗꯛ ꯏꯁꯥꯁꯦ ꯈꯤꯇꯪ ꯁꯦꯝꯅꯤꯡꯕ ꯑꯗꯨ ꯁꯨꯝ ꯂꯥꯛꯄ ꯏꯁꯥꯁꯤ ꯏꯌꯥꯡ ꯀꯪꯕ

ꯋꯦꯠꯁꯦ ꯐꯣꯔꯇꯤ ꯐꯤꯐꯇꯤ ꯑꯗꯨꯃꯥꯏꯅ ꯂꯩꯌꯦ ꯍꯥꯏꯠꯁꯦ ꯁꯤꯛꯁ ꯑꯗꯨꯃꯥꯏꯅ ꯂꯩꯃꯥꯜꯂꯦ

ꯍꯥꯟꯅ ꯀꯩꯝ ꯁꯥꯟꯅꯔꯛꯇꯦ ꯌꯥꯎꯗ꯭ꯔꯤ ꯍꯟꯗꯛꯅ ꯑꯍꯥꯟꯕ ꯑꯣꯏꯗꯣꯏꯅꯤ ꯑꯥ ꯃꯤꯒꯩꯅ ꯌꯥꯝꯅ ꯀꯩꯅꯣ ꯇꯧꯕ ꯌꯥꯝꯅ ꯉꯥꯡꯅꯕ ꯍꯥꯏꯇꯥꯔꯦ ꯄꯥꯏꯑꯅ ꯋꯦꯠꯁꯦ ꯁꯕꯦꯟꯇꯤꯗꯒꯤꯅ ꯑꯩꯠꯇꯤ ꯑꯃꯥꯏꯅ ꯂꯩꯔꯗꯤ ꯄꯥꯝꯃꯦ

ꯆꯥꯕ ꯊꯛꯄꯁꯦ ꯑꯩ ꯀꯌꯥ ꯀꯩꯅꯣ ꯇꯧꯗꯦ ꯌꯥꯝꯄꯥꯛ ꯆꯥꯕ ꯑꯣꯏꯗꯦꯕ

ꯕ꯭ꯔꯗꯔ ꯍꯣꯏꯒꯤꯁꯦ ꯀꯩꯅꯣ ꯇꯧꯕꯗꯤ ꯂꯩꯇ꯭ꯔꯣ ꯃꯤ ꯑꯃ ꯑꯅꯤ ꯆꯪꯉꯛꯄꯗ ꯃꯤ ꯑꯃꯅ ꯑꯃ ꯄꯨꯁꯤꯜꯂꯛꯄꯗꯣ ꯑꯗꯨꯗ ꯑꯦꯗꯃꯤꯁꯟ ꯐꯤ ꯇꯥꯕꯒꯗꯤ ꯂꯩꯇ꯭ꯔꯣ

ꯕ꯭ꯔꯗꯔ ꯍꯣꯏ ꯒꯦꯟꯅꯔ ꯑꯗꯨꯝ ꯂꯧ ꯌꯥꯗꯣꯏ ꯅꯠꯇ꯭ꯔꯣ ꯕ꯭ꯔꯗꯔꯁꯦ

ꯑꯥ

ꯕ꯭ꯔꯗꯔ ꯑꯗꯨ ꯕ꯭ꯔꯗꯔꯅ ꯁꯨꯝ ꯈꯟꯕꯗ ꯆꯍꯤ ꯅꯠꯇ꯭ꯔꯒ ꯊꯥ ꯀꯌꯥꯃꯨꯛꯇꯤ ꯆꯪꯅꯤ

ꯀꯦꯂꯣꯔꯤ ꯋꯥꯡꯕ ꯄꯣꯠꯁꯦ ꯕ꯭ꯔꯗꯔ ꯑꯩꯗꯤ ꯍꯟꯗꯛꯅ ꯑꯍꯥꯟꯕ ꯑꯣꯏꯗꯣꯏꯅꯤꯅꯀꯣ ꯀꯔꯤ ꯑꯣꯏꯗꯣꯏꯅꯣ ꯈꯪꯗꯦ ꯑꯥ ꯑꯝꯇ ꯍꯥꯏꯕꯤꯔꯛꯑꯣꯅꯦ

ꯕ꯭ꯔꯗꯔ ꯑꯗꯣ ꯀꯦꯂꯣꯔꯤ ꯌꯥꯎꯕ ꯆꯤꯟꯖꯥꯛꯁꯦ ꯀꯔꯤ ꯀꯔꯤ ꯀꯦꯂꯣꯔꯤ ꯌꯥꯎꯕ ꯆꯤꯟꯖꯥꯛꯁꯦ

ꯕ꯭ꯔꯗꯔ ꯅꯣꯏꯁꯦ ꯑꯩꯅ ꯇꯥꯕꯗꯀꯣ ꯕ꯭ꯔꯥꯟꯁꯁꯦ ꯌꯥꯝ ꯈꯥꯏꯗꯣꯛꯑꯦ ꯍꯥꯏꯑꯕ ꯑꯗꯣ ꯀꯔꯝꯕꯅ ꯀꯩꯅꯣ ꯑꯣꯏꯗꯣꯏꯅꯣ

ꯎꯝ

ꯕ꯭ꯔꯗꯔ ꯑꯗꯣ ꯅꯣꯏꯒꯤꯁꯦ ꯅꯣꯏꯒꯤ ꯖꯤꯝꯁꯦ ꯕ꯭ꯔꯥꯟꯁ ꯌꯥꯝ ꯂꯩ ꯍꯥꯏꯌꯦꯕ ꯃꯃꯤꯡ ꯃꯥꯟꯅꯕ ꯍꯥꯏꯇꯥꯔꯦ ꯑꯗꯣ ꯀꯔꯝꯕꯗ ꯂꯥꯏꯇꯣꯏꯅꯣ ꯑꯗꯨꯇꯪꯒ ꯍꯥꯏꯔꯛꯑꯗꯤ ꯄꯨꯡ ꯀꯌꯥ ꯑꯗꯥꯏꯗ ꯑꯩꯁꯦ ꯀꯩꯅꯣ ꯏꯔꯦꯡꯕꯝꯗꯒꯤ

ꯑꯧ ꯉꯝꯅꯤ ꯉꯝꯅꯤ ꯕ꯭ꯔꯗꯔ ꯑꯗꯣ ꯄꯨꯡ ꯀꯌꯥ ꯑꯗꯥꯏꯗ ꯍꯥꯡꯕ

ꯕ꯭ꯔꯗꯔ ꯑꯗꯨꯗꯤ ꯑꯩ ꯍꯣꯏ ꯊꯝꯃꯦ ꯊꯝꯃꯦ